ꯉꯁꯥꯏ ꯕꯖꯥꯔꯗꯒꯤ ꯑꯩ ꯃꯣꯕꯥꯏꯜ ꯐꯣꯟ ꯑꯃ ꯂꯩꯖꯔꯨꯕꯅꯤ ꯑꯗꯣ ꯐꯣꯟꯁꯦ ꯑꯗꯨꯝ ꯕꯦꯠꯇ꯭ꯔꯤ ꯁꯥꯎꯟ ꯏꯁꯀ꯭ꯔꯤꯟ ꯇꯆ ꯑꯗꯨꯝ ꯐꯖꯅ ꯅꯨꯡꯉꯥꯏ ꯍꯥꯟꯅ ꯐꯣꯟ ꯂꯩꯕ ꯉꯝꯃꯝꯗ꯭ꯔꯤꯀꯥꯟꯗꯗꯤ ꯐꯣꯟꯒꯤ ꯀꯥꯟꯅꯕꯁꯤ ꯀꯔꯤꯅꯣ ꯍꯥꯏꯕ ꯐꯖꯅ ꯈꯪꯂꯨꯗꯦ ꯑꯗꯣ ꯐꯣꯟꯁꯦ ꯑꯩ ꯉꯁꯥꯏ ꯂꯩꯔꯨꯕꯗꯩ ꯁꯨꯝ ꯁꯤꯖꯟꯅꯔꯃꯤꯅ ꯐꯣꯟꯒꯤ ꯅꯨꯡꯉꯥꯏꯕ ꯐꯣꯟꯒꯤ ꯀꯥꯟꯅꯕ ꯑꯩ ꯐꯖꯟ ꯐꯪꯖꯔꯦ ꯍꯥꯟꯅꯗꯤ ꯂꯥꯏꯔꯤꯛ ꯈꯪꯗꯕ ꯃꯇꯥꯡ ꯌꯥꯎꯔꯁꯨ ꯀꯔꯤꯗ ꯍꯪꯗꯣꯏꯅꯣ ꯑꯩ ꯈꯪꯉꯝꯗꯦ ꯑꯗꯨꯝ ꯂꯥꯞꯅ ꯑꯣꯖꯥ ꯃꯅꯥꯛꯇ ꯆꯠꯂ ꯆꯠꯂꯒ ꯍꯪꯕ ꯅꯠꯇꯅ ꯑꯗꯣ ꯍꯧꯖꯤꯛꯇꯤ ꯏꯅꯥꯛꯇ ꯐꯣꯟꯁꯦ ꯂꯩꯔꯃꯤꯅ ꯑꯗꯨꯝ ꯑꯩꯅ ꯗꯥꯎꯠ ꯈꯤꯇꯪ ꯂꯩꯕ ꯈꯪꯗꯕ ꯈꯔ ꯌꯥꯎꯕꯒ ꯑꯗꯨꯝ ꯑꯩ ꯃꯣꯕꯥꯏꯜꯁꯤꯗ ꯏꯟꯇꯔꯅꯦꯠꯇ ꯑꯩ ꯑꯗꯨꯝ ꯁꯔꯁ ꯇꯧꯔꯒ ꯑꯩꯅ ꯈꯪꯗ ꯃꯈꯩꯗꯣ ꯄꯨꯂꯞ ꯈꯪꯕ ꯉꯝꯖꯔꯦ ꯑꯗꯨꯅ ꯃꯣꯕꯥꯏꯜ ꯐꯣꯟ ꯁꯤꯖꯟꯅꯕꯁꯦ ꯑꯐꯕ ꯔꯣꯝ ꯁꯤꯖꯟꯅꯔꯗꯤ ꯌꯥꯝ ꯅꯨꯡꯉꯥꯏ ꯌꯥꯝ ꯐꯩ